ꯆꯥꯕꯁꯦ ꯏꯁꯥꯁꯦ ꯆꯟꯐꯨꯠꯀꯨꯝꯕꯅ ꯑꯌꯥꯝꯕ ꯆꯥꯏꯗ

ꯊꯥꯎ ꯅꯨꯡꯗꯤ

ꯑꯗꯨꯝ ꯉꯥꯁꯤꯁꯦ ꯏꯃꯥ ꯑꯃꯒ ꯏꯅꯦ ꯑꯃꯒ ꯂꯥꯛꯑꯦ ꯑꯗꯣ ꯃꯣꯏꯗꯣ ꯑꯁ꯭ꯋꯥꯏꯐꯥꯎꯕꯗ ꯊꯣꯛꯎꯅꯦꯅ ꯆꯠꯈꯤꯕꯅꯦ ꯄꯣꯠꯆꯩ ꯑꯋꯥꯠ ꯑꯄꯥ ꯈꯔ ꯂꯧꯔꯨꯒꯦꯅ ꯗꯣꯛꯇꯔ ꯔꯥꯎꯟꯗꯣ ꯍꯣꯔꯦꯟ ꯉꯩꯍꯥꯛꯇꯪ ꯅꯨꯡꯗꯥꯡꯋꯥꯏꯔꯝꯒꯨꯝꯕꯗ ꯂꯥꯛꯀꯅꯦꯅ ꯍꯥꯏꯔꯝꯕꯅꯦ ꯑ ꯏꯁꯥꯁꯤꯁꯨ ꯅꯨꯡꯏꯇ꯭ꯔꯕꯅꯤꯅ ꯈꯪꯗ꯭ꯔꯦꯗ ꯃꯣꯏꯅꯗꯤ ꯊꯥꯎ ꯊꯨꯝ ꯆꯥꯒꯅꯣ ꯍꯥꯏꯕ ꯆꯥꯅꯤꯡꯕꯗꯤꯕ ꯊꯥꯎ ꯊꯨꯝꯗꯨꯨ ꯌꯥꯎꯔꯒꯅ ꯆꯥꯛ ꯍꯦꯛ ꯆꯪꯉꯤꯗꯣ